ꯍꯜꯂꯣ ꯍꯜꯂꯣ ꯍꯜꯂꯣ ꯏꯆꯦ ꯅꯪꯕꯨ ꯀꯝꯗꯧꯔꯤꯒꯦ ꯅꯨꯡꯉꯥꯏꯔꯤꯌꯦ ꯅꯪꯗꯤ ꯂꯥꯟꯁꯦ ꯀꯃꯥꯏꯅ ꯇꯧꯔꯤꯒꯦ ꯍꯜꯂꯣ ꯇꯥꯕ꯭ꯔꯣ ꯏꯆꯦ ꯑꯣ ꯇꯥꯏꯌꯦꯑꯣ ꯂꯥꯟꯁꯦ ꯀꯝꯗꯧꯔꯤꯒꯦ ꯂꯥꯟꯁꯤꯕꯣ ꯍꯣꯏ ꯑꯗꯣ ꯂꯥꯟꯁꯨ ꯌꯥꯝ ꯀꯜꯂꯤ ꯑꯗꯣ ꯄꯤꯛꯅꯤꯛ ꯑꯃꯗꯤ ꯆꯠꯂꯨꯁꯤꯗꯅ ꯍꯣꯏ ꯌꯥꯏꯌꯦ ꯈꯤꯇꯪ ꯅꯦꯝꯊꯔ ꯀꯥꯟꯗ ꯃꯊꯪꯒꯤ ꯗꯦꯠ ꯐꯤꯞꯇꯤꯟ ꯁ꯭ꯋꯥꯏꯗ ꯆꯠꯂꯁꯦ ꯍꯣꯏ ꯍꯣꯏ ꯍꯣꯏ ꯑꯁꯤꯗ ꯁꯦꯔꯧꯒꯤ ꯊꯣꯡꯗꯣ ꯌꯥꯝ ꯐꯖꯕꯅꯦ ꯑꯗꯨ ꯅꯪ ꯁꯦꯔꯧꯒꯤ ꯊꯣꯡꯗꯣ ꯆꯠꯂꯨꯔꯕ꯭ꯔꯣ ꯑꯩꯗꯤ ꯃꯃꯥꯡꯗ ꯑꯃꯨꯛꯇꯤ ꯆꯠꯂꯨꯔꯦ ꯑꯩꯈꯣꯏ ꯌꯥꯝꯁꯨ ꯅꯨꯡꯉꯥꯏꯌꯦ ꯑꯗꯣ ꯍꯧꯖꯤꯛ ꯂꯥꯟꯁꯦ ꯇꯧꯔꯝꯗ꯭ꯔꯒꯗꯤ ꯆꯥꯛ ꯏꯁꯤꯡꯁꯨ ꯑꯥꯗ ꯊꯣꯡꯉꯒ ꯆꯥꯕ ꯈꯣꯠꯄ ꯑꯗꯨꯝ ꯌꯥꯏꯑꯕꯀꯣ ꯌꯥꯝ ꯐꯖꯅ ꯑꯗꯨꯝ ꯂꯩꯕꯅꯦꯕ ꯑꯗꯣ ꯂꯥꯟꯁꯦ ꯇꯧꯔꯕꯅꯤꯅ ꯆꯥꯛꯇꯤ ꯑꯥꯗ ꯊꯣꯡꯂꯒꯨꯝꯁꯦ ꯑꯗꯣ ꯁꯤꯗꯒꯤ ꯑꯣꯏꯅ ꯊꯣꯡꯉꯒ ꯄꯨꯔꯒ ꯑꯥꯗ ꯇꯤꯐꯤꯟꯗ ꯐꯖꯅ ꯍꯥꯞꯄꯒ ꯑꯉꯥꯡꯈꯩꯒ ꯑꯣꯏꯅ ꯐꯖꯅ ꯑꯥꯗ ꯆꯥꯔꯨꯔꯁꯦ ꯑꯗꯨꯝ ꯇꯨꯔꯦꯟ ꯃꯄꯥꯜꯗꯨꯗ ꯐꯖꯅ ꯑꯗꯨꯝ ꯌꯥꯝ ꯄꯥꯛꯅ ꯂꯩꯕꯅꯦꯕ ꯑꯥ ꯆꯠꯂ ꯑꯥ ꯑꯥ ꯌꯥꯏꯌꯦ ꯌꯥꯏꯌꯦ ꯑꯗꯒꯤ ꯁꯦꯔꯧꯒꯤ ꯑꯗꯒꯤ ꯇꯨꯔꯦꯟꯗꯒꯤ ꯈꯔ ꯍꯥꯏꯒꯠꯂꯒ ꯂꯥꯏꯁꯪꯒ ꯂꯥꯏꯒ ꯂꯩꯕꯗꯣ ꯑꯗꯒꯤ ꯁꯤꯒꯤ ꯂꯥꯏ ꯃꯤꯅꯒ ꯌꯥꯝ ꯈꯣꯏꯔꯝꯅꯕ ꯆꯠꯂꯤꯗꯅ ꯑꯗꯨꯒꯗꯨ ꯑꯗꯨꯝ ꯈꯣꯏꯔꯝꯂꯛꯄꯁꯨ ꯌꯥꯔꯦ ꯑꯗꯣ ꯗꯦꯠ ꯐꯤꯞꯇꯤꯟꯗ ꯑꯗꯨꯝ ꯆꯠꯄꯗꯣ ꯀꯝꯄꯜꯁꯔꯤ ꯁꯣꯏꯗꯕꯤ ꯆꯠꯂꯁꯤꯀꯣ ꯑꯗꯨꯗꯤ ꯑꯥ ꯍꯣꯏ ꯍꯣꯏ ꯍꯌꯦꯡ ꯆꯠꯂꯝꯗꯥꯏ ꯃꯌꯥ ꯌꯧꯁꯤꯜꯂꯛꯑ ꯀꯥꯟꯗ ꯑꯃꯨꯛ ꯃꯔꯛꯇ ꯄꯥꯎ ꯐꯥꯎꯅꯔꯁꯦ ꯑꯃꯨꯛ ꯎꯝ ꯍꯣꯏ ꯍꯣꯏ ꯊꯝꯃꯣ ꯊꯝꯃꯣ ꯐꯔꯦ ꯐꯔꯦ ꯑꯩꯁꯨ ꯊꯝꯃꯒꯦꯀꯣ ꯑꯥꯎ